ꯃꯤꯌꯥꯝꯅ ꯃꯈꯣꯏ ꯃꯁꯥꯒꯤ ꯏꯁꯇꯦꯠꯀꯤ ꯃꯇꯡꯗ ꯖꯣꯒ꯭ꯔꯥꯐꯤꯒꯤ ꯃꯇꯥꯡꯗ ꯐꯖꯅ ꯈꯪꯕ ꯇꯥꯏ

ꯍꯥꯏꯕꯗꯤ ꯖꯣꯒ꯭ꯔꯥꯐꯤ ꯈꯪꯗ꯭ꯔꯒꯗꯤ ꯃꯥꯒꯤ ꯔꯥꯖ꯭ꯌꯥ ꯏꯁꯇꯦꯠ ꯑꯗꯨꯗ ꯆꯤꯡ ꯄꯥꯠ ꯇꯨꯔꯦꯟ ꯍꯥꯏꯕꯗꯤ ꯑꯁꯤꯅꯆꯤꯡꯕ ꯈꯪꯕꯒꯤ ꯗꯔꯀꯥꯔ ꯑꯣꯏ ꯍꯥꯏꯅ ꯑꯩꯅ ꯈꯜꯂꯤ